ꯑꯣ ꯑꯦ ꯚꯥꯏ ꯅꯪ ꯑꯩ ꯁꯤꯗ ꯂꯩꯔꯦ ꯆꯪꯉꯛꯑꯣ ꯆꯪꯉꯛꯑꯣ ꯆꯪꯉꯛꯑꯣ ꯁꯣꯝꯗ ꯂꯩꯔꯦ ꯎꯔꯕ ꯌꯦꯡꯉꯣ ꯑꯣ ꯑꯣꯍꯣ ꯂꯥꯛꯑꯣ ꯁꯣꯝꯗ ꯀꯤꯍꯣꯝꯁꯨ ꯌꯥꯝ ꯌꯣꯜꯂꯦ ꯁꯤ ꯀꯤꯍꯣꯝ ꯆꯥꯃꯤꯟꯅꯔꯁꯦ ꯁꯤꯗ ꯀꯤꯍꯣꯝ ꯐꯖ ꯐꯖꯕꯁꯨ ꯌꯣꯜꯂꯦ ꯆꯪꯉꯛꯑꯣ ꯆꯪꯉꯛꯑꯣ ꯑꯅꯤꯃꯛ ꯄꯨꯟꯅ ꯆꯥꯃꯤꯟꯅꯔꯗꯕꯅꯤ ꯂꯥꯛꯑꯣ ꯃꯤꯁꯨ ꯌꯥꯝ ꯆꯥꯅꯔꯤ ꯑꯍꯥꯎ ꯑꯍꯥꯎꯕ ꯌꯥꯝ ꯃꯥꯜꯂꯤ ꯁꯤꯗ ꯄꯨꯟꯅ ꯐꯝꯃꯤꯅꯔꯒ ꯆꯔꯥꯁꯤ ꯂꯥꯛꯑꯣ ꯑꯣ ꯃꯁꯨꯡ ꯃꯁꯨꯡ ꯑꯣꯏꯅ ꯀꯛꯑꯒ ꯑꯗꯨꯝ ꯊꯨꯝ ꯃꯣꯔꯣꯛ ꯇꯣꯠꯂꯒ ꯆꯥꯔꯁꯤ ꯆꯪꯉꯛꯑꯣ ꯑꯇꯩꯗꯤ ꯆꯥꯔꯔꯣꯏꯁꯤ ꯀꯤꯍꯣꯝꯁꯤ ꯑꯣꯏꯅ ꯆꯔꯁꯤ ꯑꯗꯨꯝ ꯀꯤꯍꯣꯝꯁꯤ ꯃꯌꯥꯝꯁꯨ ꯆꯥꯅꯕꯅꯤꯅ ꯑꯣ ꯀꯔꯤ ꯍꯥꯏꯕ ꯍꯧꯖꯤꯛꯀꯤꯗꯣ ꯇꯥꯍꯧꯗ꯭ꯔꯦ

ꯍꯣꯏ ꯍꯣꯏ ꯂꯥꯛꯑꯣ ꯂꯥꯛꯑꯣ